ꯊꯧꯕꯥꯜ ꯖꯤꯜꯂꯥ ꯑꯁꯤꯗ ꯃꯤꯌꯥꯝꯅ ꯄꯥꯝꯅꯅ ꯆꯥꯅꯔꯤꯕ ꯆꯤꯟꯖꯥꯛꯁꯤꯡ ꯈꯔꯗꯪ ꯄꯜꯂꯕꯗ ꯏꯔꯣꯟꯕ ꯑꯗꯒꯤ ꯉꯥ ꯑꯇꯥꯎꯕ ꯉꯥ ꯑꯊꯣꯡꯕ ꯆꯝꯐꯨꯠ ꯆꯒꯦꯝ ꯄꯣꯝꯕ ꯑꯁꯤꯅ ꯆꯤꯡꯕꯁꯦ ꯑꯗꯨꯝ ꯌꯥꯝ ꯄꯥꯝꯅ ꯆꯥꯟꯅꯖꯩ ꯑꯗꯣ ꯍꯥꯟꯅꯒꯤ ꯍꯥꯟꯅꯒ ꯊꯣꯡꯕꯒ ꯍꯧꯖꯤꯛꯅ ꯊꯣꯡꯕꯒꯗꯤ ꯈꯤꯇꯪ ꯑꯍꯣꯡꯕ ꯂꯩ ꯍꯥꯏꯗꯤ ꯃꯇꯝꯒꯤ ꯆꯠꯅꯕꯤꯒꯤ ꯃꯇꯨꯡ ꯏꯟꯅ ꯁꯤꯡꯖꯨꯗ ꯁꯤꯡꯖꯨ ꯍꯣꯏ ꯁꯤꯡꯖꯨꯁꯤꯁꯨ ꯃꯊꯦꯜ ꯑꯃꯅꯤ ꯁꯤꯡꯖꯨꯇ ꯁꯨꯕ ꯑꯣꯏꯔꯒꯁꯨ ꯍꯥꯟꯅꯒꯤꯗꯤ ꯄꯦꯔꯨꯛ ꯀꯩꯀꯥ ꯁꯨꯔ ꯈꯣꯠꯂꯒ ꯑꯗꯨꯝ ꯐꯖꯅ ꯍꯥꯎꯅ ꯑꯗꯨꯝ ꯇꯧꯋꯤ ꯍꯧꯖꯤꯛꯅ ꯑꯃꯨꯛꯀ ꯃꯤꯃꯤ ꯀꯩꯀꯥ ꯃꯇꯝꯁꯤꯒꯤ ꯆꯠꯅꯕꯤ ꯈꯔ ꯌꯥꯟꯁꯤꯜꯂ ꯑꯗꯨꯝ ꯄꯪꯆꯥ ꯆꯥꯟꯅꯔꯦ ꯑꯗꯒꯤ ꯏꯔꯣꯝꯕ ꯍꯥꯏꯔꯣ ꯏꯔꯣꯝꯕꯩ ꯃꯈꯜꯁꯦ ꯑꯗꯨꯝ ꯃꯥꯟꯅꯩ ꯏꯃꯨꯡ ꯑꯃ ꯏꯃꯨꯡ ꯑꯗꯨ ꯈꯨꯊꯣꯡꯗꯤ ꯃꯥ ꯃꯥꯒꯤ ꯊꯣꯡꯅꯔꯤꯕ ꯃꯇꯨꯡ ꯏꯟꯅ ꯃꯍꯥꯎ ꯈꯔ ꯈꯦꯠꯅꯩ ꯍꯥꯏꯔꯗꯤ ꯑꯂꯨ ꯑꯂꯨ ꯍꯥꯏꯔꯣ ꯑꯂꯨꯒꯨꯝꯕ ꯑꯗꯒꯤ ꯁꯣꯏꯕꯨꯝꯒꯨꯝꯕ ꯌꯦꯟꯗꯦꯝꯒꯨꯝꯕ ꯑꯗꯨꯝ ꯍꯥꯞꯆꯤꯜꯂꯒ ꯂꯣꯟꯕꯁꯨ ꯌꯥꯎꯋꯤ ꯀꯅꯥꯒꯨꯝꯕ ꯑꯃꯅ ꯀꯅꯥꯒꯨꯝꯕ ꯑꯃꯅ ꯍꯋꯥꯏ ꯂꯐꯨ ꯇꯧꯔꯒ ꯂꯣꯟꯕꯁꯨ ꯋꯥꯎꯋꯤ ꯑꯗꯨꯝ ꯏꯔꯣꯟꯕꯗꯤ ꯏꯔꯣꯟꯕꯅꯤ ꯃꯍꯥꯎꯗꯤ ꯑꯗꯨꯝ ꯃꯈꯜ ꯃꯈꯜ ꯑꯣꯏꯔꯁꯨ ꯄꯨꯂꯞ ꯑꯗꯨꯝ ꯍꯥꯎꯋꯤ ꯉꯥ ꯑꯇꯥꯎꯕ ꯑꯗꯨꯝ ꯉꯥ ꯐꯨꯠꯂ ꯈꯣꯠꯂꯒ ꯇꯧꯔꯒ ꯉꯥꯁꯤ ꯐꯨꯠꯇꯣꯛꯂ ꯃꯇꯨꯡꯗ ꯊꯣꯡꯕ ꯄꯣꯠꯅꯤ ꯉꯥ ꯑꯊꯣꯡꯕꯁꯤ ꯑꯁꯤꯁꯨ ꯑꯗꯨꯝ ꯍꯥꯎꯋꯤ ꯁꯨꯝꯃꯥꯏꯅ ꯍꯥꯏꯔꯤꯕ ꯆꯤꯟꯖꯥꯛꯁꯤꯡ ꯑꯁꯤꯅ ꯑꯗꯨꯝ ꯇꯧꯔ ꯃꯇꯝ ꯍꯥꯏꯗꯤ ꯊꯧꯕꯥꯜ ꯖꯤꯜꯂꯥꯗ ꯂꯩꯔꯤꯕ ꯁꯤꯒꯤ ꯆꯠꯅꯕꯤ ꯀꯔꯤꯒꯨꯝꯕ ꯑꯃ ꯎꯁꯣꯞ ꯀꯨꯝꯕ ꯑꯣꯏꯔꯣ ꯀꯔꯤꯒꯨꯝꯕ ꯑꯃ ꯇꯧꯕ ꯃꯇꯝꯗꯁꯨ ꯍꯥꯏꯔꯤꯕ ꯆꯤꯟꯖꯥꯛ ꯑꯁꯦ ꯑꯗꯨꯝ ꯊꯣꯡꯉꯤ ꯆꯠꯂꯤ ꯑꯗꯨꯝ ꯆꯥꯟꯅꯩ ꯑꯗꯨꯒ ꯍꯧꯖꯤꯛ ꯃꯇꯝ ꯍꯧꯖꯤꯛꯀꯤ ꯑꯍꯥꯎꯕ ꯆꯤꯟꯖꯥꯛ ꯑꯃ ꯆꯥꯒꯦ ꯅꯠꯇ꯭ꯔꯒ ꯑꯊꯨꯝ ꯑꯍꯥꯎ ꯑꯃ ꯆꯥꯒꯦ ꯍꯥꯏꯕ ꯇꯥꯔꯒꯗꯤ ꯃꯇꯝꯁꯤꯒꯤ ꯑꯣꯏꯅ ꯐꯥꯁ ꯐꯨꯗꯁꯨ ꯂꯩꯔꯦ ꯆꯥꯛꯂꯦꯟ ꯍꯥꯏꯗꯤ ꯆꯥꯛ ꯆꯥꯛꯁꯪ ꯇꯣꯉꯥꯟ ꯆꯥꯛ ꯊꯣꯡꯕ ꯆꯥꯛꯁꯪ ꯁꯪꯂꯦꯟ ꯇꯣꯉꯥꯟꯅꯁꯨ ꯂꯩ ꯑꯄꯥꯝ ꯑꯄꯥꯝꯕ ꯐꯥꯁ ꯐꯨꯗꯇ ꯆꯪꯉꯒ ꯆꯥꯟꯅꯕꯁꯨ ꯌꯥꯏ ꯑꯩꯇꯣꯞꯄ ꯑꯇꯣꯞꯄ ꯑꯍꯥꯎꯕ ꯁꯥ ꯌꯦꯟꯁꯥꯒꯨꯝꯕ ꯀꯩꯒꯨꯝꯕ ꯆꯥꯒꯦ ꯍꯥꯏꯔꯁꯨ ꯑꯗꯒꯤ ꯑꯩꯈꯣꯏ ꯂꯩꯖꯔꯨꯔꯒ ꯆꯥꯔꯁꯨ ꯑꯗꯨꯝ ꯌꯥꯏ